ꯇꯥꯕ꯭ꯔꯣ ꯎꯝ ꯑꯩ ꯀꯩꯅꯣꯝꯃ ꯍꯪꯒꯦ ꯇꯧꯔꯤꯅꯦ ꯅꯪ ꯏꯟꯁꯥꯡꯀ ꯌꯥꯎꯔꯤꯕꯣ ꯍꯧꯖꯤꯛ ꯐ꯭ꯔꯦꯁ ꯑꯣꯏꯕ ꯑꯣ ꯃꯥꯏꯔꯦꯟꯒꯨꯝꯕ ꯌꯥꯎꯕ꯭ꯔꯣ ꯃꯥꯏꯔꯦꯟ ꯑꯗꯨꯒ ꯀꯩꯅꯣ ꯌꯦꯟꯗꯦꯝꯒꯨꯝꯕ ꯌꯥꯎꯕ꯭ꯔꯣ ꯑꯣ ꯑꯩꯗꯣ ꯅꯣꯡꯁꯨ ꯆꯨꯕꯅꯤꯅ ꯊꯣꯛꯀꯗꯧꯕꯁꯨ ꯌꯥꯗ꯭ꯔꯥꯕ ꯑꯗꯨ ꯅꯉꯣꯟꯗ ꯍꯦꯛꯇ ꯍꯪꯂꯒꯦ ꯍꯥꯏꯅ ꯈꯟꯕ ꯎꯝ ꯎꯝ ꯍꯣꯏ ꯍꯌꯦꯡ ꯑꯌꯨꯛ ꯉꯟꯇꯥ ꯑꯣꯏꯅ ꯂꯧꯔꯒꯦ ꯅꯪ ꯆꯠꯊꯣꯛꯅꯕ ꯂꯩꯕ꯭ꯔꯣ ꯍꯣꯏ ꯑꯇꯩꯗꯤ ꯀꯔꯤ ꯀꯔꯤ ꯌꯥꯎꯒꯦ ꯈꯥꯃꯦꯟ ꯑꯁꯤꯟꯕꯒꯨꯝꯕ ꯌꯥꯎꯕ꯭ꯔꯣ ꯎꯝ ꯑꯣ ꯀꯦꯖꯤꯗ ꯀꯌꯥ ꯀꯌꯥ ꯈꯥꯃꯦꯟ ꯑꯁꯤꯟꯕ ꯇꯣꯃꯦꯇꯣꯗꯣ ꯑꯣ ꯑꯗꯨ ꯎꯝ ꯑꯣ ꯑꯗꯨꯗꯤ ꯃꯥꯏꯔꯦꯟ ꯑꯃ ꯃꯥꯏꯔꯦꯟꯅ ꯀꯌꯥ ꯀꯌꯥ ꯄꯤꯕ ꯑꯣ ꯑꯆꯧꯕꯗꯣ ꯀꯌꯥ ꯄꯤꯕ ꯑꯣ ꯑꯗꯨꯗꯤ ꯃꯥꯏꯔꯦꯟ ꯑꯃ ꯑꯂꯨ ꯀꯦꯖꯤ ꯑꯅꯤꯀꯣ ꯑꯗꯨꯒ ꯇꯣꯃꯦꯇꯣ ꯀꯦꯖꯤ ꯑꯃ ꯑꯗꯨꯒ ꯀꯩꯅꯣꯗꯤ ꯕꯦꯂꯦꯟꯗ꯭ꯔꯤꯗꯤ ꯌꯥꯎꯕ꯭ꯔꯣ ꯎꯝ ꯕꯦꯂꯦꯟꯗ꯭ꯔꯤ ꯀꯦꯖꯤ ꯑꯃ ꯊꯝꯕꯤꯔꯣꯀꯣ ꯑꯗꯨꯒ ꯑꯇꯩꯗꯤ ꯀꯔꯤ ꯀꯔꯤ ꯋꯥꯠꯂꯤꯕꯅꯣ ꯒ꯭ꯌꯥꯟ ꯑꯃ ꯇꯥꯗꯦꯗ ꯏꯟꯁꯥꯡꯁꯤꯁꯨ ꯎꯝ ꯎꯝ ꯍꯌꯦꯡ ꯂꯥꯛꯂꯒꯦꯀꯣ ꯎꯝ ꯅꯪ ꯀꯩꯗꯧꯔꯤꯅꯣ ꯊꯕꯛ ꯌꯥꯝ ꯆꯤꯟꯕ꯭ꯔꯣ

ꯑꯣ ꯑꯣ ꯎꯝ ꯍꯣꯏ ꯑꯌꯨꯀꯇ ꯑꯥ ꯑꯌꯨꯛꯇ ꯂꯥꯛꯂꯒꯦꯀꯣ ꯍꯣꯏ ꯍꯣꯏ ꯐꯔꯦ ꯐꯔꯦ ꯑꯥ